ꯀꯔꯤ ꯀꯔꯤ ꯕ꯭ꯔꯥꯟ ꯐꯪꯕꯒꯦ ꯍꯪꯒꯦꯅ ꯇꯧꯕꯅꯦ ꯈ꯭ꯔꯤꯁꯀꯤꯗ ꯎꯝ ꯍꯧꯖꯤꯛ ꯄꯨꯒꯗꯧꯕꯗꯤ ꯅꯠꯇꯦ ꯄꯥꯔꯇꯤ ꯑꯃꯈꯛꯀꯤꯅꯤ ꯑꯗꯨꯒꯤꯗꯨꯗ ꯄꯣꯠꯇꯤ ꯈꯔ ꯌꯥꯝꯂꯛꯑꯅꯤ

ꯑꯗꯨꯝ ꯏꯁꯥꯅ ꯂꯧꯕ ꯂꯥꯛꯑꯁꯨ ꯂꯥꯛꯀꯦ ꯄꯣꯠꯇꯣ ꯈꯔ ꯌꯥꯝꯕꯅꯤꯅ ꯍꯥꯟꯅ ꯑꯦꯗꯕꯥꯟꯁ ꯑꯣꯏꯅ ꯕꯨꯛꯀꯤꯡ ꯇꯧꯗ꯭ꯔꯒꯗꯤ ꯈꯨꯗꯛꯇ ꯂꯧꯕꯗ ꯐꯪꯂꯣꯏꯗ꯭ꯔꯅ ꯇꯧꯕꯅꯦꯕꯀꯣ ꯑꯥ ꯋꯤꯁꯀꯤ ꯈꯛꯇꯪ ꯑꯣꯏꯔꯒꯦ ꯌꯥꯟꯁꯟꯅꯕꯁꯦ ꯈꯤꯇꯪ ꯅꯨꯡꯉꯥꯏꯔꯔꯣꯏ ꯋꯤꯁꯀꯤꯒꯤꯗ ꯕꯤ ꯄꯤꯒꯤꯗꯨꯃ ꯑꯣꯏꯅ ꯇꯧꯕꯤꯔꯣꯅꯣ ꯑꯥ ꯃꯁꯤꯡꯁꯦ ꯕꯣꯇꯜ ꯍꯥꯞ ꯑꯥ ꯍꯥꯞ ꯕꯣꯇꯜꯒꯤꯗ ꯂꯩꯒꯗ꯭ꯔꯥ ꯐꯨꯜꯒꯤꯗ ꯉꯥꯛꯇ ꯑꯣꯏꯅ ꯇꯧꯕ꯭ꯔꯥ ꯀꯃꯥꯏ ꯇꯧꯏ ꯍꯥꯞ ꯕꯣꯇꯜꯒꯤꯗꯨꯗ ꯍꯟꯗ꯭ꯔꯦꯗꯃꯨꯛ ꯂꯧꯒꯦꯅꯦ ꯃꯃꯟꯗꯨꯅ ꯀꯌꯥꯝ ꯇꯥꯅꯤ ꯑꯗꯨꯗꯤ

ꯂꯧꯕ ꯂꯥꯛꯄꯁꯤ ꯉꯁꯤꯗꯒꯤ ꯅꯨꯃꯤꯠ ꯍꯨꯝꯅꯤ ꯃꯇꯨꯡꯗ ꯂꯥꯛꯆꯔꯒꯦ ꯑꯥ ꯄꯣꯠꯇꯣ ꯂꯥꯡꯖꯟꯕꯤꯔꯣ ꯑꯗꯨꯒ ꯑꯃꯨꯛꯇꯪ ꯄꯥꯎ ꯍꯥꯏꯕꯤꯔꯛꯑꯣ ꯄꯩꯁꯥꯗꯨꯅ ꯑꯗꯨꯝ ꯍꯧꯖꯤꯛ ꯑꯦꯗꯕꯥꯟꯁꯇꯨ ꯖꯤ ꯄꯦꯗ ꯀꯥꯞꯄꯁꯨ ꯀꯥꯞꯂꯛꯀꯦꯕꯀꯣ ꯑꯗꯨꯒ ꯄꯣꯠꯇꯤ ꯑꯇꯩꯗꯤ ꯌꯥꯟꯁꯟꯕꯤꯔꯅꯨꯀꯣ ꯍꯥꯏꯕꯗꯤ ꯐꯪꯗ꯭ꯔꯒꯅ ꯑꯇꯣꯞꯄ ꯑꯃꯨꯛ ꯁꯤꯟꯁꯦꯕꯀꯣ ꯀꯥꯏꯗꯅꯣ

ꯎꯝ ꯎꯝ ꯎꯝ ꯑꯗꯨ ꯑꯦꯗ꯭ꯔꯦꯁ ꯅꯨꯡꯗꯨ ꯑꯃꯨꯛꯇꯪ ꯊꯥꯕꯤꯔꯛꯀꯗ꯭ꯔꯥ ꯀꯃꯥꯏꯅ ꯇꯧꯏ ꯎꯝ ꯑꯣ ꯎꯝ ꯎꯝ ꯍꯣꯏ ꯌꯥꯝ ꯅꯨꯡꯉꯥꯏꯖꯔꯦ ꯑꯗꯨꯗꯤ